ꯍꯂꯣ ꯑꯥ ꯑꯥ ꯍꯣꯏ ꯑꯩ ꯉꯁꯥꯏ ꯈꯔꯁꯨ ꯍꯥꯏꯖꯈ꯭ꯔꯦꯗꯅ ꯍꯥꯏꯗꯤ ꯀꯩꯅꯣꯒꯤ ꯗꯦꯀꯣꯔꯦꯁꯟꯒꯤ ꯑꯣꯏꯕ ꯄꯣꯠꯇꯨꯅ ꯈꯔ ꯍꯦꯟꯅ ꯅꯝꯅ ꯂꯧꯒꯦ ꯍꯥꯏꯗꯤ ꯀꯤꯆꯦꯟꯒꯨꯝꯕ ꯑꯗꯒꯤ ꯂꯨ ꯃꯆꯥ ꯑꯗꯨꯝ ꯅꯨꯡꯁꯤ ꯅꯨꯡꯁꯤꯕ ꯌꯦꯡꯕꯗ ꯋꯥꯅ ꯁꯥꯕ ꯃꯆꯥ ꯃꯆꯥ ꯃꯌꯥꯝ ꯂꯩꯗꯅ ꯍꯣꯏ ꯑꯗꯨꯝꯕ ꯑꯗꯒꯤ ꯗꯣꯀꯣꯔꯦꯁꯟ ꯑꯣꯏꯅ ꯌꯨꯝꯗ ꯈꯤꯜꯂ ꯊꯝꯕꯁꯨ ꯌꯥꯕꯀꯣ ꯑꯗꯨꯝꯕ ꯄꯣꯠ ꯃꯆꯥ ꯃꯆꯥꯁꯤꯡꯁꯤꯗ ꯑꯥꯏꯇꯦꯝ ꯀꯔꯤ ꯀꯔꯤ ꯂꯩꯒꯦ ꯑꯗꯨꯒꯨꯝꯕꯁꯤꯡꯗꯨꯗꯗꯤ ꯑꯔꯩꯕꯈꯩ ꯍꯥꯏꯗꯤ ꯄꯤꯁꯇꯣ ꯆꯥꯝꯃꯗꯒꯤ ꯍꯦꯟꯅ ꯍꯥꯏ ꯇꯥꯔꯦꯅꯦ ꯑꯔꯩꯕꯈꯩ ꯑꯗꯨꯝ ꯍꯦꯛ ꯂꯩꯔꯤꯕ ꯑꯥꯏꯇꯦꯝꯈꯩ ꯆꯥꯝꯃ ꯆꯥꯝꯃ ꯄꯤꯁꯇꯣ ꯈꯔ ꯈꯔ ꯂꯧꯖꯒꯦ ꯇꯧꯕ ꯑꯗꯨ ꯃꯇꯝ ꯀꯌꯥꯝ ꯆꯪꯒꯗꯒꯦ ꯁꯦꯝꯕ ꯁꯥꯕꯗꯅ ꯑꯗꯒꯤ ꯑꯣꯜꯔꯦꯗꯤ ꯁꯥꯔꯒ ꯂꯩꯔꯕ꯭ꯔꯥ ꯍꯥꯏꯕ ꯄꯣꯠꯇꯨ ꯎꯝ ꯎꯝ ꯎꯝ ꯎꯝ

ꯎꯝ ꯍꯣꯏ ꯑꯥ ꯍꯣꯏ ꯎꯝ

ꯍꯣꯏ ꯑꯗꯨꯝꯕ

ꯑꯗꯨ ꯄꯣꯠꯀꯤ ꯀ꯭ꯋꯥꯂꯤꯇꯤꯗꯨꯗꯤꯀꯣ ꯑꯗꯨꯝ ꯈꯤꯇꯪ ꯐꯖꯅ ꯀꯩꯅꯣ ꯇꯧꯍꯟꯅꯤꯡꯉꯦ ꯍꯥꯏꯗꯤ ꯐꯖꯅ ꯑꯗꯨꯝ ꯁꯦꯝꯕꯤꯔꯛꯎ ꯀ꯭ꯋꯥꯂꯤꯇꯤꯗꯨꯗꯤ ꯈꯤꯇꯪ ꯐꯖꯅ ꯍꯥꯏꯇꯥꯔꯦꯅꯦ ꯍꯣꯏ ꯍꯣꯏ ꯌꯥꯏ ꯍꯏꯗꯤ ꯐꯔꯦ ꯑꯉꯥꯡ ꯈꯔ ꯂꯩꯔ ꯆꯍꯤ ꯃꯉꯥ ꯇꯔꯨꯛꯇꯨꯕꯨ ꯂꯩꯔꯗꯤ ꯑꯗꯨꯝ ꯆꯥꯎꯔꯛꯑꯅꯤꯕꯀꯣ ꯆꯥꯎꯔꯛꯄꯕꯨꯗꯤ ꯑꯗꯣ ꯃꯥꯒꯤ ꯍꯧꯖꯤꯛꯀꯥꯟ ꯂꯥꯏꯔꯤꯛ ꯄꯥꯕꯗ ꯅꯤꯉꯥꯏ ꯇꯧꯗꯅꯕ ꯑꯗꯨꯝ ꯍꯔꯥꯎꯖꯅꯕꯒꯤ ꯄꯣꯠꯇꯨꯗꯅꯤꯗ ꯑꯗꯨꯃꯥꯏꯅ ꯈꯤꯇꯪ ꯀꯁꯇꯃꯥꯏꯖꯦꯁꯟ ꯈꯔ ꯇꯧꯕ ꯄꯥꯝꯕ ꯍꯥꯏ ꯇꯥꯔꯦꯅꯦ ꯑꯗꯨ ꯉꯁꯥꯏꯒꯤ ꯀꯩꯅꯣꯒꯤꯗꯣ ꯗꯦꯀꯣꯔꯦꯁꯟ ꯊꯝꯅꯕꯒꯤꯗ ꯄꯣꯠ ꯃꯆꯥ ꯃꯆꯥ ꯍꯥꯏꯕꯗꯣ ꯑꯗꯨꯒꯤ ꯄꯣꯠ ꯑꯥ ꯑꯩꯅ ꯀꯩꯅꯣ ꯁꯤ ꯁꯤ ꯁꯥꯕꯤꯌꯣ ꯍꯥꯏꯕ ꯄꯣꯠꯂꯝ ꯈꯔꯕꯨꯗꯤ ꯄꯣꯔꯛꯑꯅꯤꯗꯅ ꯑꯗꯨ ꯁꯤꯒꯤ ꯃꯑꯣꯡꯗ ꯁꯦꯝꯃꯤꯟꯅꯁꯦ ꯍꯥꯏꯕꯗꯣ ꯑꯗꯨ ꯅꯠꯇꯕꯤꯗ ꯗꯨꯀꯥꯟꯒꯤ ꯑꯣꯏꯅ ꯑꯩꯈꯣꯏ ꯁꯤꯒꯩꯗꯤ ꯑꯦꯕꯥꯏꯂꯦꯕꯜ ꯑꯣꯏ ꯍꯥꯏꯗꯤ ꯁꯦꯝꯄꯜꯒꯨꯝꯕ ꯂꯩꯕ ꯄꯣꯠꯇꯨꯗꯤ ꯀꯔꯤ ꯀꯔꯤ ꯑꯥꯏꯇꯦꯝ ꯂꯩꯒꯦ ꯍꯧꯖꯤꯛ ꯍꯧꯖꯤꯛ ꯎꯝ ꯑꯥ

ꯎꯝ ꯑꯥ ꯑꯥ ꯍꯧꯖꯤꯛꯁꯦ ꯀꯩꯅꯣꯒꯤ ꯅꯨꯄꯤꯒꯤ ꯍꯥꯏ ꯇꯥꯔꯦꯅꯦ ꯅꯨꯄꯤꯒꯤ ꯍꯤꯌꯔ ꯄꯤꯟꯒꯨꯝꯕ ꯋꯥꯅ ꯁꯥꯕ ꯂꯩꯗꯅ ꯑꯥ ꯑꯗꯨꯝꯕꯒꯤ ꯄꯣꯠꯇꯨꯁꯨ ꯗꯤꯃꯥꯟ ꯈꯔꯗꯤ ꯂꯩꯌꯦꯕ ꯍꯧꯖꯤꯛꯁꯦꯀꯣ ꯍꯥꯟꯅꯒꯤ ꯑꯩꯉꯣꯟꯗ ꯁꯦꯝꯄꯜ ꯈꯔꯕꯨꯗꯤ ꯂꯩ ꯍꯥꯏꯗꯤ ꯋꯥꯅ ꯏꯠꯂꯒ ꯑꯩꯈꯣꯏ ꯂꯤꯒ ꯍꯥꯞꯆꯤꯜꯂꯒ ꯂꯩ ꯀꯣꯟꯊꯣꯛ ꯀꯣꯟꯖꯤꯟ ꯇꯧꯕꯒꯤ ꯄꯣꯠꯇꯣ ꯑꯗꯨꯃꯥꯏꯅꯕꯨꯗꯤ ꯂꯩ ꯑꯗꯣ ꯈꯤꯇꯪ ꯑꯗꯨꯗꯁꯨ ꯍꯦꯟꯅ ꯃꯤꯅ ꯍꯦꯛ ꯌꯦꯡꯕꯗ ꯑꯦꯇ꯭ꯔꯦꯛꯇꯤꯞ ꯑꯣꯏꯕ ꯃꯑꯣꯡꯗ ꯐꯖꯕ ꯃꯑꯣꯡꯗ ꯁꯦꯝꯇꯣꯛ ꯁꯥꯗꯣꯛꯅꯤꯡꯕꯒꯤ ꯄꯣꯠꯇꯨꯁꯨ ꯈꯔ ꯂꯩꯕ ꯍꯥꯏ ꯇꯥꯔꯦꯅꯦ ꯌꯣꯟꯕꯀꯥꯟꯗꯁꯨ ꯑꯩꯉꯣꯟꯗꯁꯨ ꯍꯥꯏꯗꯤ ꯀꯩꯅꯣꯗꯣ ꯍꯦꯟꯅ ꯀꯩꯅꯣ ꯈꯨꯠꯇꯣ ꯆꯪꯉꯕꯅꯤꯅ ꯍꯦꯟꯅ ꯈꯤꯇꯪ ꯇꯥꯡꯈꯠꯅ ꯌꯣꯟꯕꯒꯤ ꯄꯣꯠꯇꯨꯁꯨ ꯈꯨꯗꯣꯡꯆꯥꯕꯗꯨꯁꯨ ꯂꯩꯌꯦꯕꯀꯣ ꯑꯩꯉꯣꯟꯗ ꯑꯗꯨꯃꯥꯏꯅ ꯇꯧꯔꯒ ꯑꯗꯨꯝ ꯃꯈꯥ ꯇꯥꯅ ꯑꯗꯨꯝ ꯍꯥꯏꯗꯤ ꯑꯗꯨꯝ ꯀꯩꯅꯣꯗ ꯗꯨꯀꯥꯟꯗꯨꯗꯒ ꯑꯩꯈꯣꯏ ꯑꯗꯨꯝ ꯂꯤꯡ ꯂꯩꯔꯒ ꯍꯥꯏ ꯇꯥꯔꯦ ꯃꯈꯥ ꯇꯥꯅ ꯑꯗꯨꯝ ꯄꯣꯠ ꯆꯩ ꯑꯗꯨꯝ ꯂꯧꯖꯒꯦꯕ ꯑꯗꯨꯅ ꯔꯦꯠꯇꯨꯁꯨ ꯈꯤꯇꯪ ꯇꯨꯡ ꯀꯣꯏꯅ ꯍꯥꯏꯗꯤ ꯁꯥꯡꯅ ꯑꯗꯨꯝ ꯂꯣꯏꯅꯗꯣꯔꯕꯅꯤꯅ ꯍꯥꯏꯗꯤ ꯑꯩꯒꯤ ꯏꯁꯇꯣꯔꯗꯨꯁꯨ ꯇꯨꯡ ꯀꯣꯏꯅ ꯁꯥꯡꯅ ꯂꯥꯁ ꯂꯣꯡ ꯑꯗꯨꯝ ꯇꯧꯗꯣꯔꯕꯅꯤ ꯍꯥꯏ ꯇꯥꯔꯦꯅꯦ ꯑꯇꯣꯞꯞ ꯁꯣꯔꯁ ꯑꯣꯐ ꯏꯟꯀꯝ ꯀꯩꯁꯨ ꯂꯩꯇꯦꯕ ꯑꯗꯨꯗꯨꯅ ꯑꯗꯨꯒꯤ ꯄꯣꯠꯇꯨꯗ ꯆꯠꯃꯤꯟꯅꯁꯦꯅ ꯑꯩꯅ ꯍꯥꯏꯖꯒꯦ ꯑꯗꯨꯒ ꯔꯦꯠꯇꯨꯗꯤ ꯍꯣꯏ ꯃꯁꯥꯒꯤ ꯗꯤꯁꯀꯥꯎꯟ ꯔꯦꯠꯄꯨꯗꯤ ꯂꯩꯔꯦ ꯑꯗꯨ ꯁꯥꯔꯛꯄ ꯀꯥꯟꯗ ꯍꯥꯏꯗꯤ ꯄꯣꯠꯇꯣ ꯑꯃ ꯑꯅꯤ ꯂꯧꯗꯧ ꯅꯠꯇꯝꯅꯤꯅ ꯈꯤꯇꯪ ꯌꯦꯡꯉꯒ ꯍꯥꯏ ꯇꯥꯔꯦ ꯁꯥꯕꯤꯔꯛꯑꯣꯅ ꯑꯩꯅ ꯍꯣꯏ ꯍꯣꯏ

ꯍꯣꯏ ꯍꯣꯏ ꯍꯣꯏ ꯑꯩ ꯀꯩꯅꯣꯁꯨ ꯇꯤꯞꯁꯨ ꯑꯗꯨꯝ ꯍꯥꯞꯆꯒꯦ ꯌꯥꯅꯤ ꯑꯗꯨꯒꯤꯗꯤ ꯍꯣꯏ ꯍꯣꯏ

ꯍꯣꯏ ꯑꯩ ꯍꯣꯔꯦꯟꯗꯣ ꯀꯩꯅꯣ ꯇꯧꯔ ꯀꯣꯏꯊꯣꯛꯆꯔꯛꯑꯒꯦ ꯑꯗꯨꯗꯤ ꯎꯝ ꯎꯝ ꯊꯝꯖꯔꯒꯦ